ꯍꯂꯣ ꯇꯥꯏꯌꯦ ꯀꯩ ꯍꯥꯏꯕꯤꯅꯤꯡꯕꯅꯣ ꯃꯥꯅꯦ ꯑꯩꯈꯣꯏ ꯄꯣꯠꯂꯣꯏ ꯁꯦꯠꯆꯩꯌꯦ ꯑꯩꯈꯣꯏ ꯀꯩꯅꯥ ꯂꯨꯍꯣꯡꯒꯗꯕ ꯀꯩꯅꯥꯁꯤꯡꯒꯤ ꯑꯗꯨꯝ ꯑꯩꯈꯣꯏꯁꯤ ꯐꯤꯁꯦꯠꯄꯤ ꯑꯣꯏꯅ ꯄꯣꯠꯂꯣꯏ ꯁꯦꯠꯄꯤ ꯑꯣꯏꯅ ꯂꯩꯖꯝꯅꯦ ꯀꯔꯤ ꯂꯩꯔꯒꯦ ꯑꯣ ꯑꯗꯨꯗꯤ ꯁꯣꯝꯅ ꯄꯥꯝꯕꯤꯔꯤꯕ ꯃꯈꯜꯁꯤꯡꯗꯣ ꯂꯣ ꯏꯅ ꯂꯩꯒꯅꯤ ꯐꯪꯒꯅꯤ ꯍꯥꯏꯖꯔꯤꯕ ꯑꯗꯣꯝꯒꯤ ꯑꯄꯥꯝꯕꯗꯨ ꯍꯦꯛꯇ ꯑꯗꯨꯝ ꯍꯥꯏꯕꯤꯌꯨ ꯑꯗꯨꯝ ꯃꯈꯜ ꯃꯈꯜꯒꯤ ꯁꯨꯝ ꯑꯥꯏꯇꯦꯝ ꯀꯌꯥꯒꯤ ꯑꯗꯨꯝ ꯐꯤ ꯂꯩꯖꯩ ꯍꯥꯏꯖꯔꯤꯕ

ꯎꯝ ꯀꯩꯝ ꯑꯀꯥꯏꯕ ꯂꯩꯇꯦꯗ ꯑꯗꯨꯝ ꯐꯅ ꯐꯅꯕ ꯑꯩꯈꯣꯏꯅ ꯑꯗꯨꯝ ꯁꯤꯟꯒꯦ ꯁꯣꯝꯒꯤ ꯄꯥꯝꯖꯔꯤꯕ ꯐꯤ ꯃꯈꯜꯗꯨ ꯁꯤ ꯄꯥꯝꯃꯤꯇꯪ ꯍꯥꯏꯕꯤꯔꯛꯑꯣ ꯐꯣꯟꯗ ꯀꯩꯗ ꯑꯩꯈꯣꯏꯁꯨ ꯊꯥꯔꯛꯀꯦ ꯐꯣꯇꯣ ꯑꯗꯨꯗꯨꯒ ꯌꯦꯡꯉꯒ ꯍꯥꯏꯕꯤꯔꯛꯑꯣ ꯃꯃꯜꯗꯤ ꯑꯗꯨꯝ ꯇꯥꯕ ꯈꯣꯠꯄ ꯑꯩꯈꯣꯏ ꯑꯗꯨꯝ ꯉꯥꯡꯅꯔ ꯂꯣꯏꯔꯦ ꯑꯗꯨ ꯑꯗꯣꯝꯒꯤ ꯑꯄꯥꯝꯕꯗꯨꯗ ꯑꯗꯨꯝ ꯇꯧꯁꯤ ꯂꯤꯛ ꯀꯣꯟ ꯑꯗꯒꯤ ꯐꯤꯁꯨ ꯑꯗꯨꯝ ꯃꯆꯨꯅ ꯀꯔꯤ ꯄꯥꯝꯃꯤꯕ ꯍꯥꯏꯕꯗꯣ ꯍꯥꯏꯕꯤꯔꯛꯑꯣ ꯂꯤꯛ ꯀꯩꯀꯥꯁꯨ ꯑꯩꯈꯣꯏ ꯂꯣꯏ ꯌꯥꯎꯖꯔꯛꯀꯅꯤ ꯑꯗꯨꯒꯤꯗꯤ ꯀꯩꯁꯨ ꯅꯨꯡꯉꯥꯏꯇꯕ ꯂꯩꯕꯤꯅꯨ ꯍꯥꯏꯖꯔꯤꯕ ꯈ꯭ꯋꯥꯏꯗꯩ ꯋꯥꯡꯕꯅ ꯁꯣꯝꯅ ꯁꯨꯝ ꯄꯥꯝꯖꯕ ꯐꯤꯁꯤ ꯐꯖꯕ ꯃꯌꯥꯝꯗꯩ ꯍꯦꯟꯕ ꯑꯩꯈꯣꯏ ꯁꯦꯠꯂꯛꯄꯗꯁꯨ ꯌꯥꯝꯅ ꯏꯁꯃꯥꯔꯠ ꯑꯣꯏꯕ ꯍꯥꯏꯔꯒꯅ ꯑꯩꯈꯣꯏꯒꯤ ꯂꯨꯄꯥ ꯂꯤꯁꯤꯡ ꯀꯨꯟꯊ꯭ꯔꯥ ꯑꯗꯨꯃꯥꯏꯅ ꯂꯩꯔꯦ ꯑꯗꯨꯒ ꯍꯟꯗꯕꯗꯨꯗꯤ ꯑꯗꯨꯝ ꯂꯤꯁꯤꯡ ꯀꯨꯟꯃꯨꯛꯅ ꯌꯥꯒꯅꯤ ꯑꯩꯈꯣꯏ ꯑꯗꯨꯝ ꯐꯤ ꯄꯨꯔꯛꯑꯒ ꯂꯥꯛꯆꯗꯣꯔꯤꯅꯤ ꯑꯩꯈꯣꯏꯅ ꯑꯗꯨꯝ ꯁꯦꯠꯆꯒꯗꯧꯔꯤꯅꯤ ꯑꯗꯨꯝ ꯐꯖꯅꯕ ꯍꯣꯠꯅꯗꯧꯔꯤꯃꯤꯗ ꯁꯣꯝꯒꯤ ꯑꯄꯥꯝꯕꯗꯨꯗꯪ ꯍꯥꯏꯕꯔꯛꯎ ꯀꯩꯗꯧꯉꯩ ꯂꯥꯛꯆꯧꯒꯦ ꯑꯣ ꯑꯗꯨꯗꯤ ꯐꯔꯦ ꯁꯤ ꯅꯝꯕꯔꯁꯤꯗ ꯑꯗꯨꯝ ꯀꯣꯜ ꯇꯧꯖꯔꯛꯑꯒꯦꯀꯣ ꯎꯝ ꯐꯔꯦ ꯐꯔꯦ ꯑꯗꯨꯗꯤ ꯐꯔꯦ ꯐꯔꯦ